ꯍꯜꯂꯣ ꯌꯨꯝ ꯂꯩꯌꯦ ꯀꯔꯤ ꯃꯇꯥꯡꯒꯤꯅꯣ ꯍꯥꯏꯁꯦ ꯑꯥ ꯎꯝ ꯌꯥꯏ ꯌꯥꯏ ꯈꯟꯅꯁꯤ

ꯐꯔꯦ ꯑꯩꯁꯨ ꯍꯦꯛꯇ ꯆꯨꯝꯊꯣꯛꯄꯗꯤ ꯉꯝꯃꯣꯏ ꯑꯗꯨꯝ ꯇꯞꯅ ꯇꯞꯅ ꯆꯨꯝꯊꯣꯛꯇ꯭ꯔꯗꯤ ꯀꯃꯥꯏꯅ ꯍꯣꯏ ꯌꯥꯏ ꯍꯣꯔꯦꯟ ꯍꯣꯔꯦꯟ ꯅꯨꯡꯗꯥꯡ ꯑꯣꯏꯅ ꯐꯖꯅ ꯁꯥꯟꯅꯔꯁꯤ ꯎꯝ ꯎꯝ